ꯍꯂꯣ ꯑꯥ ꯑꯩꯅꯅꯦ ꯅꯈꯣꯏꯗꯒꯤ ꯐꯨꯔꯤꯠ ꯑꯃ ꯂꯧꯕ ꯑꯗꯨ ꯈꯤꯇꯪ ꯔꯤꯖꯦꯛ ꯑꯣꯏꯔꯝꯕꯀꯣ ꯐꯨꯔꯤꯠ ꯑꯃ ꯀꯂꯔꯁꯨ ꯈꯤꯇꯪ ꯍꯥꯏꯗꯤ ꯀꯔꯤ ꯍꯥꯏꯅꯤ ꯄꯤꯡꯛ ꯃꯆꯨꯒꯤ ꯍꯥꯏꯔꯤꯕ ꯐꯨꯔꯤꯠ ꯑꯗꯨ ꯁꯦ ꯔꯤꯖꯦꯛ ꯑꯣꯏꯔꯝꯃꯦꯕꯀꯣ ꯔꯤꯖꯦꯛ ꯑꯣꯏꯔꯝꯕꯅ ꯃꯔꯝ ꯑꯣꯏꯔꯀꯥꯟꯗ ꯑꯩꯅ ꯐꯨꯔꯤꯠꯇꯨ ꯍꯟꯗꯣꯛꯄ ꯌꯥꯒꯗ꯭ꯔꯥ ꯍꯥꯏꯅ ꯍꯪꯒꯦꯅ ꯐꯣꯟꯁꯦ ꯇꯧꯔꯛꯄꯅꯦꯕ ꯑꯁ ꯑꯥ ꯉꯁꯤ ꯂꯧꯕꯅꯦ ꯐꯨꯔꯤꯠꯇꯣ ꯑꯗꯨꯒ ꯌꯨꯝ ꯌꯧꯔꯛꯑꯀꯥꯟꯗ ꯔꯤꯖꯦꯛ ꯑꯣꯏꯔꯝꯕ ꯌꯦꯡꯗꯕꯤꯗ ꯍꯥꯏꯐꯦꯠꯇꯪ ꯇꯤꯡꯊꯣꯛꯑꯒꯗꯤ ꯌꯦꯡꯉꯤ ꯑꯗꯨ ꯌꯦꯡꯉꯕ ꯌꯥꯝ ꯀꯨꯞꯅꯗꯤ ꯌꯦꯡꯗꯔꯦꯕ ꯑꯗꯣ ꯍꯧꯖꯤꯛ ꯌꯥꯝ ꯐꯖꯅ ꯑꯣ ꯑꯗꯨ ꯀꯩꯅꯣꯅꯤ ꯑꯩꯅꯗꯤ ꯍꯥꯏꯗꯤ ꯃꯍꯨꯠꯇꯨꯁꯨ ꯄꯥꯝꯗꯕ ꯍꯥꯏ ꯇꯥꯔꯦ ꯁꯤꯒꯤ ꯀ꯭ꯋꯥꯂꯤꯇꯤꯁꯤꯁꯨ ꯂꯧꯔꯤꯕ ꯐꯨꯔꯤꯠꯁꯤꯒꯤ ꯀ꯭ꯋꯥꯂꯤꯇꯤꯁꯨ ꯈꯔ ꯍꯥꯏꯗꯤ ꯍꯟꯗꯕ ꯀ꯭ꯋꯥꯂꯤꯇꯤ ꯑꯣꯏꯅ ꯇꯧꯋꯦꯕ ꯑꯗꯨꯅ ꯔꯤꯐꯟ ꯑꯣꯏꯅ ꯇꯧꯕꯤꯕꯗ ꯀꯔꯤ ꯀꯌꯥꯃꯨꯛ ꯀꯩꯅꯣ ꯇꯧꯒꯗꯒꯦ ꯀꯥꯏꯒꯗꯒꯦ ꯍꯥꯏꯅ ꯅꯣꯏꯗ ꯁꯤꯒꯤ ꯍꯥꯏꯗꯤ ꯀ꯭ꯋꯥꯂꯤꯇꯤꯁꯤ ꯌꯥꯝ ꯅꯦꯝꯃꯟꯕꯅꯤꯅ ꯑꯩꯉꯣꯟꯗꯁꯨ ꯍꯥꯏꯗꯤ ꯈꯤꯇꯪ ꯀꯩꯅꯣ ꯇꯧꯕ ꯍꯥꯏ ꯇꯥꯔꯦ ꯑꯗꯨ ꯍꯣꯏ ꯑꯃꯕꯨ ꯑꯣꯏꯔꯦ ꯑꯃꯕꯨ ꯑꯣꯏꯔꯦ ꯅꯣꯏ ꯆꯨꯔꯆꯥꯟꯄꯨꯔꯗ ꯑꯗꯨꯝ ꯍꯧꯖꯤꯛ ꯀꯩꯅꯣ ꯇꯧꯔꯒ ꯑꯗꯨꯝ ꯗꯨꯀꯥꯟ ꯍꯥꯡꯗꯣꯏ ꯅꯠꯇ꯭ꯔꯣ ꯍꯣꯏ ꯑꯗꯨꯃꯥꯏꯅ ꯀꯩꯅꯣ ꯇꯧꯔꯁꯨ ꯌꯥꯔꯦ ꯈꯟꯅꯔꯒ ꯍꯣꯏ ꯍꯣꯏ